ꯍꯜꯂꯣ ꯑꯥꯎ ꯑꯥꯎ ꯑꯥꯎ ꯃꯥꯟꯅꯦ ꯃꯥꯟꯅꯦ ꯃꯥꯅꯦ

ꯑ ꯄꯤꯁ ꯄꯤꯁꯁꯦ ꯀꯌꯥꯝ ꯂꯧꯒꯗꯕꯅꯣ ꯑꯣ ꯞꯤꯁ ꯑꯩꯈꯣꯏꯁꯦ ꯄꯤꯁ ꯄꯤꯁꯀꯤ ꯃꯇꯨꯡ ꯏꯟꯅ ꯔꯦꯠꯁꯦ ꯁꯥꯏꯑꯦꯕꯀꯣ ꯑꯩꯈꯣꯏꯒꯤ ꯄꯔ ꯄꯤꯁꯇꯣ ꯍꯧꯖꯤꯛ ꯑꯩꯈꯣꯏꯅ ꯑꯩꯅ ꯌꯣꯜꯂꯤꯁꯦ ꯐꯣꯔ ꯍꯟꯗ꯭ꯔꯦꯗ ꯑꯗꯨꯃꯥꯏꯅ ꯌꯣꯜꯂꯦꯕꯀꯣ ꯍꯣꯜ ꯁꯦꯟ ꯔꯦꯠꯇꯥ ꯑꯩꯈꯣꯏꯅ ꯄꯨꯟꯅ ꯂꯧꯕ ꯇꯔꯒꯗꯤ ꯊ꯭ꯔꯤ ꯍꯟꯗ꯭ꯔꯦꯗ ꯇꯨ ꯐꯤꯐꯇꯤ ꯑꯗꯨꯃꯥꯏꯅꯒ ꯊꯥꯏꯑꯦꯕ ꯃꯥꯒꯤ ꯄꯤꯁ ꯄꯤꯁꯇꯨꯒꯤ ꯃꯇꯨꯡ ꯏꯟꯅ ꯑꯗꯣ ꯌꯥꯝꯅ ꯂꯧꯕ ꯇꯥꯔꯒꯗꯤ ꯀꯩꯅꯣ ꯇꯧꯅꯤ ꯑꯗꯨꯝ ꯈꯔꯒ ꯇꯔꯒ ꯍꯣꯜ ꯁꯦꯟ ꯔꯦꯠꯇꯒꯤ ꯈꯤꯇꯪ ꯇꯔꯒ ꯑꯗꯨꯝ ꯄꯤꯅꯦꯕꯀꯣ ꯃꯄꯥꯟꯗ ꯊꯥꯒꯗꯕꯅꯦꯕ ꯃꯤꯅ ꯑꯗꯨꯅꯤ ꯕꯦꯒꯁꯦ ꯃꯈꯜ ꯀꯔꯝꯕꯅꯣ ꯂꯧꯗꯣꯏꯁꯤꯕꯣ ꯑꯣ ꯌꯥꯏꯌꯦ ꯌꯥꯏꯌꯦ ꯑꯩꯉꯣꯟꯗ ꯂꯣꯏꯅ ꯂꯩꯅꯤ

ꯍꯣꯏ ꯍꯣꯏ ꯌꯦꯡꯕꯤꯔꯣ ꯌꯦꯡꯕꯤꯔꯣ ꯍꯧꯖꯤꯛ ꯁ꯭ꯇꯣꯛꯇꯥ ꯂꯩꯔꯤꯑꯕꯀꯣ ꯑꯗꯣ ꯍꯦꯟ ꯕꯦꯒꯀꯩꯁꯦ ꯃꯤꯅ ꯑꯣꯔꯗꯔ ꯌꯥꯝ ꯂꯩ ꯃꯤꯅ ꯄꯥꯝꯅꯩꯑꯦꯕ ꯑꯗꯨꯅ ꯂꯥꯛꯀꯗꯣꯏ ꯇꯥꯔꯗꯤ ꯁꯠ ꯂꯥꯛꯑꯒ ꯑꯗꯨꯝ ꯀꯩꯅꯣ ꯇꯧꯕꯤꯔꯣ ꯅꯠꯇ꯭ꯔꯒꯗꯤ ꯐꯪꯍꯧꯗꯕꯁꯨ ꯌꯥꯏꯑꯦꯕꯀꯣ ꯍꯣꯏ ꯍꯣꯏ ꯐꯔꯦ ꯐꯔꯦ ꯎꯝ